ꯍꯜꯂꯣ ꯎꯝ ꯅꯨꯡꯉꯥꯏꯔꯤꯌꯦ ꯅꯪꯗꯤ ꯑꯩꯁꯨ ꯅꯪ ꯌꯥꯝ ꯎꯅꯤꯡꯉꯦ ꯎꯗꯕ ꯀꯨꯏꯔꯦꯃꯤ ꯅꯪꯕꯣ ꯍꯣꯏ ꯑꯗꯣ ꯂꯥꯏ ꯍꯔꯥꯎꯕꯁꯨ ꯌꯧꯗꯣꯔꯦ ꯑꯝꯇ ꯄꯨꯟꯁꯤꯗꯅ ꯑꯩꯈꯣꯏ ꯃꯌꯥꯝ

ꯐꯅꯦꯛ ꯀꯔꯤ ꯃꯆꯨ ꯁꯦꯠꯁꯦ ꯍꯥꯏꯅꯣ ꯀꯔꯤ ꯁꯨꯠ ꯇꯧꯗꯣꯏꯅꯣꯗ ꯍꯥꯏꯗꯤ ꯂꯥꯏ ꯍꯔꯥꯎꯕꯒꯤ ꯐꯅꯦꯛꯀ ꯑꯗꯨꯝ ꯐꯨꯔꯤꯠꯇꯨꯒ ꯍꯥꯏꯗꯤ ꯀꯖꯦꯡ ꯂꯩꯒ ꯇꯧꯔꯒ ꯇꯧꯅꯩꯗꯅ ꯍꯧꯖꯤꯛꯇꯤ ꯑꯗꯨ ꯀꯔꯤ ꯃꯆꯨ ꯂꯤꯠꯁꯦ ꯍꯥꯏꯅꯣ ꯐꯨꯔꯤꯠ

ꯎꯝ

ꯍꯣꯏ ꯌꯥꯏꯌꯦ ꯎꯝ ꯌꯥꯏꯌꯦ ꯌꯥꯏꯌꯦ ꯑꯗꯣ ꯀꯩꯅꯣꯒꯤ ꯁꯦꯔꯧꯒꯤ ꯍꯪꯒꯥꯝ ꯄꯦꯔꯦ ꯆꯝꯐꯨꯠꯇꯨꯝꯒ ꯌꯥꯎꯍꯟꯁꯤꯗꯅ ꯀꯨꯏꯔꯦꯕ ꯆꯥꯗꯕ

ꯆꯥꯛ ꯆꯥꯗꯔꯤꯌꯦ ꯌꯣꯡꯆꯥꯛ ꯏꯔꯣꯟꯕ ꯎꯝ ꯅꯣꯏꯗꯤ ꯑꯁ ꯁꯣꯏꯕꯨꯝ ꯏꯔꯣꯝꯕꯗꯣ ꯍꯥꯎꯕꯅꯤꯅꯦ ꯀꯛꯆꯤꯡꯒꯤ ꯁꯣꯏꯕꯨꯝ ꯎꯝ ꯎꯝ ꯎꯝ ꯀꯛꯆꯤꯡꯒꯤ ꯀꯩꯅꯣ ꯀꯔꯤ ꯄꯥꯛꯅꯝ ꯅꯠꯇꯕ ꯆꯥꯁꯨꯕꯤꯅ ꯑꯃ ꯂꯩꯗꯥꯏꯅꯦ ꯑꯗꯨꯒꯗꯣ ꯌꯥꯝ ꯍꯥꯎꯈꯤꯕꯅꯤ ꯍꯣꯏ ꯍꯣꯏ ꯍꯣꯏ ꯎꯝ